ꯑꯩꯒꯤ ꯃꯣꯠꯇꯗꯤ ꯑꯩꯈꯣꯏ ꯏꯖꯨꯀꯦꯁꯟꯁꯤꯗ ꯃꯅꯤꯄꯨꯔꯤ ꯂꯦꯡꯒꯣꯏꯁꯇ ꯇ꯭ꯔꯥꯟꯁꯂꯦꯠ ꯇꯧꯕ ꯍꯥꯏꯕꯁꯦ ꯌꯥꯝꯅ ꯗꯔꯀꯥꯔ ꯑꯣꯏꯕ ꯑꯃ ꯂꯩ ꯀꯔꯤꯒꯤꯔ ꯍꯥꯏꯔꯒ ꯃꯅꯤꯄꯨꯔ ꯍꯥꯏꯕ ꯀꯥꯟꯁꯤꯁ ꯏꯁꯇꯦꯠ ꯏꯁꯇꯦꯠꯁꯤꯗ ꯃꯁꯥ ꯃꯁꯥꯒꯤ ꯏꯁꯇꯦꯠꯁꯤꯗ ꯂꯣꯟ ꯇꯣꯡꯉꯥꯟ ꯇꯣꯡꯉꯥꯟ ꯂꯩꯀꯣ ꯏꯁꯇꯦꯠꯁ ꯑꯁꯤꯗꯁꯨ ꯑꯩꯈꯣꯏ ꯇ꯭ꯔꯥꯏꯕꯦꯜ ꯃꯤꯁꯨ ꯂꯩ ꯄ꯭ꯂꯁ ꯃꯩꯇꯩꯁꯨ ꯂꯩ ꯄꯥꯡꯒꯟꯁꯨ ꯂꯩ ꯃꯌꯥꯝ ꯂꯩꯔꯤꯕꯅꯤ ꯑꯗꯨꯒꯤ ꯃꯔꯛꯁꯤꯗ ꯑꯩꯈꯣꯏꯁꯦ ꯃꯅꯤꯄꯨꯔꯤ ꯍꯥꯏꯕ ꯂꯣꯟꯁꯤꯗ ꯑꯩꯈꯣꯏꯁꯦ ꯀꯃꯟ ꯂꯦꯡꯒꯣꯏꯁ ꯑꯣꯏꯅ ꯑꯩꯈꯣꯏ ꯃꯌꯥꯝꯒꯤꯗꯃꯛꯇ ꯀꯃꯟ ꯂꯦꯡꯒꯣꯏꯁ ꯑꯣꯏꯅ ꯁꯤꯖꯤꯟꯅꯔꯤꯕꯅꯤ ꯀꯔꯤꯒꯤꯔ ꯍꯥꯏꯔꯒ ꯃꯅꯤꯄꯨꯔꯤꯁꯤꯗ ꯑꯩꯈꯣꯏ ꯂꯣꯟ ꯂꯣꯏꯅ ꯐꯥꯎꯅꯔꯤꯕꯅꯤ ꯑꯗꯨꯅ ꯑꯩꯈꯣꯏ ꯏꯁꯥ ꯏꯁꯥꯒꯤ ꯂꯣꯟ ꯂꯩꯔꯕꯁꯨ ꯃꯔꯤꯄꯨꯔꯤꯒꯤ ꯂꯣꯟꯁꯤꯗ ꯑꯩꯈꯣꯏ ꯂꯥꯏꯔꯤꯛꯁꯦ ꯑꯌꯥꯝꯕ ꯇ꯭ꯔꯥꯟꯁꯂꯦꯠ ꯇꯩꯅꯤꯡꯉꯦ ꯃꯔꯝꯗꯤ ꯑꯩꯈꯣꯏ ꯗꯦ ꯇꯨꯗꯦ ꯂꯥꯏꯐꯁꯤꯗ ꯍꯤꯟꯗꯤ ꯂꯣꯟ ꯉꯥꯡꯕꯁꯨ ꯀꯅꯥꯁꯨ ꯌꯥꯎꯗꯦ ꯑꯗꯨꯒ ꯏꯪꯂꯤꯁ ꯂꯣꯟ ꯉꯥꯡꯕꯁꯨ ꯄꯥꯛ ꯌꯥꯎꯗꯦ ꯑꯗꯨꯅ ꯑꯦꯕ꯭ꯔꯤꯊꯤꯡ ꯑꯩꯈꯣꯏ ꯗꯦ ꯇꯨꯗꯦ ꯂꯥꯏꯐꯁꯨ ꯑꯣꯏꯒꯦꯔ ꯏꯖꯨꯀꯦꯁꯟꯗ ꯑꯣꯏꯒꯦꯔ ꯃꯅꯤꯄꯨꯔꯤ ꯂꯦꯡꯒꯣꯏꯁꯁꯦ ꯑꯩꯈꯣꯏꯁꯦ ꯌꯥꯝ ꯗꯔꯀꯥꯔ ꯑꯣꯏ ꯃꯔꯝꯗꯤ ꯑꯩꯈꯣꯏ ꯃꯅꯤꯄꯨꯔꯗ ꯄꯣꯛꯂꯨꯔꯕꯅꯤꯅ ꯂꯣꯟꯁꯦ ꯑꯩꯈꯣꯏ ꯍꯤꯟꯗꯤꯁꯨ ꯑꯗꯨꯃꯨꯛꯀꯤ ꯌꯧꯅ ꯐ꯭ꯂꯨꯏꯟ ꯑꯣꯏꯅ ꯉꯥꯡꯕ ꯉꯝꯗꯦ ꯑꯗꯨꯒ ꯏꯪꯂꯤꯁꯁꯨ ꯐ꯭ꯂꯨꯏꯟ ꯑꯣꯏꯅ ꯉꯥꯡꯕ ꯉꯝꯗꯦ ꯑꯗꯨꯒꯤꯗꯃꯛꯇ ꯃꯅꯤꯄꯨꯔꯤꯁꯦ ꯑꯩꯈꯣꯏꯅ ꯃꯍꯩ ꯃꯁꯤꯡ ꯇꯝꯕꯁꯤꯗ ꯇꯝꯒꯗꯧꯔꯤꯕ ꯇꯦꯛꯁꯕꯨꯛ ꯇꯝꯒꯗꯧꯔꯤꯕ ꯂꯦꯁꯟ ꯃꯌꯥꯝꯁꯤꯗ ꯃꯅꯤꯄꯨꯔꯤꯗ ꯇ꯭ꯔꯥꯟꯁꯂꯦꯠ ꯇꯧꯔꯝꯂꯕꯗꯤ ꯑꯩꯈꯣꯏꯁꯦ ꯑꯉꯥꯡꯁꯨ ꯑꯍꯟꯁꯨ ꯂꯣꯏꯅꯃꯛ ꯃꯃꯨꯠ ꯇꯥꯕ ꯒ꯭ꯌꯥꯟ ꯇꯥꯅ ꯇꯥꯍꯟꯅꯉꯥꯏꯒꯤꯗꯃꯛꯇ ꯃꯅꯤꯄꯨꯔꯤ ꯂꯦꯡꯒꯣꯏꯁꯁꯦ ꯌꯥꯝ ꯗꯔꯀꯥꯔꯁꯨ ꯑꯣꯏ ꯇ꯭ꯔꯥꯟꯁꯂꯦꯠ ꯀꯔꯤ ꯀꯔꯤ ꯑꯣꯏꯕꯉꯥꯟꯗꯁꯨ ꯃꯅꯤꯄꯨꯔꯗꯤ ꯂꯦꯡꯒꯣꯏꯁꯁꯤꯗ ꯇ꯭ꯔꯥꯟꯁꯂꯦꯠ ꯇꯧꯕꯁꯦ ꯗꯔꯀꯥꯔ ꯌꯥꯝ ꯑꯣꯏ